ꯑꯩꯅ ꯍꯧꯖꯤꯛ ꯁꯤꯖꯤꯟꯅꯔꯤꯕ ꯑꯣꯟꯂꯥꯏꯟ ꯁꯥꯏꯠꯇꯤ ꯏꯟꯁꯇꯥꯒ꯭ꯔꯥꯝꯁꯨ ꯁꯤꯖꯤꯟꯅꯩ ꯐꯦꯁꯕꯨꯛꯁꯨ ꯁꯤꯖꯤꯟꯅꯩ ꯃꯤꯁꯣꯁꯨ ꯁꯤꯖꯤꯟꯅꯩ ꯐ꯭ꯂꯤꯞꯀꯥꯔꯠꯁꯨ ꯁꯤꯖꯤꯟꯅꯩ ꯑꯗꯨꯒ ꯒ꯭ꯂꯣꯔꯣꯠꯁꯨ ꯁꯤꯖꯤꯟꯅꯩ ꯑꯇꯣꯞ ꯑꯇꯣꯞꯄ ꯃꯈꯜ ꯃꯈꯜꯒꯤ ꯑꯩꯅ ꯂꯩꯅꯤꯡꯕ ꯑꯄꯥꯝꯕ ꯄꯣꯠ ꯀꯛꯅꯤꯡꯕ ꯃꯐꯝ ꯀꯌꯥꯁꯨ ꯌꯥꯎꯔꯤ ꯑꯗꯨ ꯑꯩꯈꯣꯏꯅ ꯗꯥꯎꯟꯂꯣꯗ ꯇꯧꯔꯒ ꯁꯤꯖꯤꯟꯅꯕ ꯌꯥꯏ ꯑꯗꯣ ꯃꯥꯁꯤ ꯃꯣꯏꯁꯤ ꯁꯤꯖꯤꯟꯅꯔ ꯃꯇꯝꯗ ꯑꯩꯈꯣꯏꯅ ꯀꯛꯅꯤꯡꯕ ꯄꯣꯠ ꯃꯈꯜ ꯃꯈꯜꯒꯤ ꯄꯣꯠ ꯃꯈꯜ ꯃꯈꯜꯒꯤ ꯀꯛꯄ ꯌꯥꯏ ꯁꯝꯅ ꯍꯥꯏꯔꯕꯗ ꯑꯩꯈꯣꯏꯅ ꯐꯦꯁꯕꯨꯛꯇꯒꯤ ꯀꯛꯀꯦ ꯍꯥꯏꯔꯒꯁꯨ ꯌꯥꯏ ꯐꯦꯁꯕꯨꯛꯇ ꯊꯣꯛꯂꯛꯂꯤꯕ ꯄꯦꯖ ꯑꯁꯤ ꯑꯩꯈꯣꯏꯅ ꯀꯛꯄ ꯃꯇꯝꯗꯗꯤ ꯃꯈꯣꯏꯗ ꯄꯣꯠꯇꯤ ꯌꯥꯝ ꯊꯣꯏꯅꯗꯤ ꯎꯠꯇꯦ ꯑꯃ ꯑꯅꯤꯈꯛ ꯎꯠꯂꯤ ꯑꯗꯨꯕꯨ ꯃꯅꯨꯡꯗ ꯆꯪꯂꯒ ꯀꯩꯗꯧ ꯃꯇꯝꯗ ꯑꯇꯣꯞꯄ ꯁꯥꯏꯠꯇ ꯆꯪꯂꯒ ꯑꯣꯟꯂꯥꯏꯟꯁꯦ ꯒꯨꯒꯜꯒꯨꯝꯅ ꯆꯪꯂꯒ ꯃꯈꯣꯏꯁꯤ ꯊꯣꯛꯂꯛꯏ ꯑꯗꯨꯕꯨ ꯊꯣꯛꯂꯛꯄ ꯃꯇꯝꯗ ꯑꯩꯈꯣꯏꯅ ꯀꯛꯅꯤꯡꯕ ꯄꯣꯠꯇꯤ ꯀꯛꯄꯗꯤ ꯐꯪꯗꯦ ꯀꯔꯤꯒꯤꯅꯣ ꯍꯥꯏꯕ ꯃꯇꯝꯗ ꯃꯈꯣꯏꯗꯗꯤ ꯄꯣꯠ ꯑꯃ ꯑꯅꯤꯇꯅꯤ ꯑꯗꯨ ꯑꯃꯨꯛꯀ ꯑꯩꯈꯣꯏꯅ ꯑꯗꯨ ꯀꯛꯅꯤꯡꯗ꯭ꯔꯕꯁꯨ ꯑꯩꯈꯣꯏꯅ ꯆꯪꯂꯒ ꯃꯤꯁꯣꯒꯨꯝꯕꯗ ꯆꯪꯂꯒ ꯀꯛꯄꯁꯨ ꯌꯥꯏ ꯑꯗꯨ ꯃꯤꯁꯣꯗ ꯆꯪꯂꯒ ꯀꯛꯄ ꯃꯇꯝꯗ ꯃꯈꯣꯏꯗ ꯄꯣꯠꯁꯤ ꯃꯌꯥꯝꯕꯨꯗꯤ ꯌꯥꯎꯋꯤ ꯌꯥꯎꯔꯒꯁꯨ ꯑꯩꯈꯣꯏꯅ ꯑꯄꯥꯝꯕ ꯌꯥꯎꯕꯁꯨ ꯌꯥꯎꯋꯤ ꯑꯄꯥꯝꯕ ꯌꯥꯎꯗꯕꯁꯨ ꯌꯥꯎꯋꯤ ꯑꯩꯅ ꯀꯛꯅꯤꯡꯑꯦ ꯈꯜꯂꯒꯗꯤ ꯀꯛꯄꯁꯨ ꯌꯥꯏ ꯃꯈꯣꯏꯁꯦ ꯑꯗꯨꯒ ꯌꯥꯝ ꯀꯝꯄꯅꯤ ꯃꯤꯁꯣ ꯀꯝꯄꯅꯤꯁꯤ ꯌꯥꯝ ꯅꯨꯡꯗꯤ ꯅꯨꯡꯉꯥꯏ ꯀꯛꯄ ꯇꯧꯕꯇꯕꯨ ꯄꯣꯠ ꯄꯣꯠ ꯑꯁꯣꯏꯕ ꯈꯩꯗꯤ ꯌꯥꯎꯔꯛꯏ ꯑꯗꯨꯕꯨ ꯔꯤꯇꯟ ꯔꯤꯇꯟ ꯇꯧꯕ ꯐꯥꯎꯗꯤ ꯌꯥꯏ ꯑꯗꯨ ꯑꯣꯏꯔꯒꯁꯨ ꯃꯇꯝꯗꯤ ꯀꯨꯏꯅ ꯆꯪꯉꯤ ꯍꯟꯗꯣꯛ ꯍꯟꯖꯤꯟ ꯇꯧꯅꯕ ꯃꯇꯝꯗ ꯃꯇꯝꯅ ꯑꯗꯨ ꯑꯗꯨꯅ ꯊꯣꯏꯅ ꯑꯩꯈꯣꯏꯅ ꯀꯩꯗꯗꯤ ꯆꯪꯗꯦ ꯃꯤꯁꯣꯗꯗꯤ ꯑꯗꯨ ꯅꯠꯇꯕꯤꯗ ꯑꯇꯣꯞꯄ ꯑꯩꯈꯣꯏꯅ ꯐ꯭ꯂꯤꯞꯀꯥꯔꯠꯇꯁꯨ ꯑꯩꯈꯣꯏꯅ ꯊꯤ ꯄꯣꯠꯁꯤ ꯐꯕ꯭ꯔꯥ ꯐꯠꯇꯕ꯭ꯔꯥ ꯍꯥꯏꯅꯁꯨ ꯊꯤ ꯑꯗꯨ ꯐ꯭ꯂꯤꯞꯀꯥꯔꯠꯇꯗꯤ ꯄꯣꯠꯄꯨꯗꯤ ꯐꯩ ꯑꯗꯨꯒ ꯐꯪꯕꯗꯤ ꯄꯣꯠ ꯂꯣꯏꯅ ꯃꯥꯗꯤ ꯁꯨꯅꯗꯤ ꯐꯪꯉꯦ ꯑꯗꯨ ꯄꯣꯠꯇꯤ ꯈꯤꯇꯪ ꯃꯃꯜꯗꯤ ꯇꯥꯡꯉꯤ ꯃꯈꯣꯏꯁꯤ ꯑꯗꯨꯒ ꯑꯩꯈꯣꯏ ꯑꯦꯂꯦꯛꯇ꯭ꯔꯣꯅꯤꯛꯀꯤ ꯍꯥꯏꯔꯒꯗꯤ ꯄꯣꯠꯄꯨꯗꯤ ꯐꯕꯨꯗꯤ ꯐꯩ ꯑꯗꯨ ꯐꯤ ꯂꯥꯡꯒꯤꯅꯦ ꯍꯥꯏꯕ ꯃꯇꯝꯗꯗꯤ ꯐꯤꯒꯤꯗꯤ ꯑꯣꯏꯅꯗꯤ ꯃꯈꯣꯏꯗꯤ ꯌꯥꯝ ꯐꯗꯦ ꯄꯣꯠꯁꯨ ꯃꯣꯏꯗꯤ ꯀꯝꯄꯅꯤ ꯆꯥꯎꯕꯅꯤꯅ ꯑꯩꯈꯣꯏꯅ ꯀꯛꯄ ꯃꯇꯝꯗ ꯐ꯭ꯂꯤꯞꯀꯥꯔꯠꯀꯤ ꯑꯣꯏꯅꯗꯤ ꯑꯁꯣꯏꯕꯗꯤ ꯌꯥꯝ ꯂꯥꯛꯀꯜꯂꯤ ꯑꯗꯨ ꯔꯤꯇꯟ ꯇꯧꯕꯗꯁꯨ ꯃꯈꯣꯏꯗꯤ ꯀꯨꯏꯅꯕꯨꯗꯤ ꯆꯪꯉꯦ ꯑꯗꯨ ꯅꯨꯡꯕꯨꯗꯤ ꯅꯨꯡꯉꯥꯏ ꯃꯈꯣꯏꯁꯦ ꯍꯥꯏꯕ ꯀꯩꯒꯤꯅꯣ ꯍꯥꯏꯕ ꯃꯇꯝꯗ ꯅꯨꯡꯉꯥꯏꯔꯤꯒꯤꯁꯦ ꯍꯥꯏꯕꯗꯨꯗꯤ ꯑꯩꯈꯣꯏꯅ ꯑꯗꯨꯝ ꯀꯔꯤ ꯆꯠꯈꯔꯦ ꯃꯈꯣꯏ ꯇꯤꯝ ꯑꯩꯈꯣꯏꯅ ꯑꯣꯟꯂꯥꯏꯟꯗ ꯑꯩꯈꯣꯏꯅ ꯀꯛꯄ ꯃꯇꯝꯗ ꯌꯨꯝꯗ ꯃꯈꯣꯏꯅ ꯊꯤꯟꯕꯤꯔꯛꯏ ꯄꯩꯁꯥꯁꯨ ꯂꯧꯗꯦ ꯑꯩꯈꯣꯏꯅ ꯑꯣꯟꯂꯥꯏꯟꯗ ꯄꯦ ꯇꯧꯒꯦ ꯍꯥꯏꯔꯒꯁꯨ ꯌꯥꯏ ꯑꯗꯨꯒ ꯌꯨꯝꯗ ꯌꯧꯔꯛꯂꯒ ꯄꯦ ꯇꯧꯒꯦ ꯍꯥꯏꯔꯒꯁꯨ ꯌꯥꯏ ꯃꯈꯣꯏꯗꯤ ꯑꯗꯨ ꯈꯤꯇꯪꯕꯨꯗꯤ ꯅꯨꯡꯉꯥꯏꯇꯦ ꯀꯔꯤꯒꯤꯅꯣ ꯍꯥꯏ ꯃꯇꯝꯗ ꯃꯈꯣꯏꯒꯤ ꯄꯣꯠꯇꯤ ꯇꯥꯡꯉꯤ ꯑꯇꯩꯒ ꯃꯥꯅꯗꯦ ꯁꯨꯝ ꯈꯨꯜꯂꯛꯇ ꯌꯣꯟꯕꯒ ꯕꯖꯥꯔꯗ ꯌꯣꯟꯕꯒ ꯑꯣꯟꯂꯥꯏꯟꯗ ꯌꯣꯟꯕꯒ ꯃꯈꯣꯏꯅꯗꯤ ꯈꯔ ꯑꯗꯨꯝ ꯍꯦꯟꯗꯤ ꯍꯦꯟꯂꯤ ꯃꯃꯜ ꯇꯥꯡꯕ ꯑꯗꯨꯅ ꯑꯩꯈꯣꯏ ꯃꯃꯜ ꯇꯥꯡꯕꯅꯤꯅ ꯍꯧꯖꯤꯛ ꯀꯥꯟꯗꯤ ꯃꯃꯜ ꯇꯥꯡꯕ ꯄꯣꯠꯁꯦ ꯌꯥꯝ ꯂꯧꯗꯦ ꯑꯍꯣꯡꯕ ꯄꯥꯝꯃꯤ ꯄꯣꯠ ꯐꯕ ꯄꯥꯝꯃꯤ ꯑꯗꯨꯅ ꯑꯩꯈꯣꯏꯅ ꯑꯗꯨ ꯊꯤꯔꯛꯄ ꯃꯇꯝꯗꯗꯤ ꯑꯩꯈꯣꯏꯅ ꯑꯦꯞ ꯑꯃ ꯑꯇꯣꯞꯄꯁꯨ ꯑꯅꯧꯕ ꯑꯃꯁꯨ ꯌꯦꯡꯏ ꯒ꯭ꯂꯣꯔꯣꯠ ꯍꯥꯏꯅ ꯒ꯭ꯂꯣꯔꯣꯠ ꯍꯥꯏꯔꯤꯕ ꯑꯦꯞꯁꯤꯗꯤ ꯄꯣꯠꯄꯨꯗꯤ ꯌꯥꯝ ꯊꯣꯏꯅ ꯌꯥꯎꯗꯦ ꯃꯥꯗꯤ ꯈꯔ ꯈꯛꯇꯅꯤ ꯑꯩꯉꯣꯟꯗ ꯑꯄꯥꯝꯕ ꯄꯣꯠꯁꯨ ꯐꯪꯕ ꯌꯥꯎꯗꯦ ꯈꯔ ꯈꯔꯇꯅꯤ ꯃꯈꯣꯏꯅ ꯌꯥꯎꯔꯤꯕ ꯑꯗꯨ ꯃꯥ ꯄꯣꯠꯇꯤ ꯂꯥꯛꯇꯦ ꯆꯨꯝꯅ ꯃꯥꯗꯤ ꯂꯥꯛꯏ ꯑꯗꯣ ꯗꯦꯂꯤꯕꯔꯤꯁꯨ ꯊꯨꯅ ꯇꯧꯕꯤ ꯑꯗꯨꯒ ꯗꯦꯂꯤꯕꯔꯤꯒꯤ ꯆꯥꯔꯖꯁꯨ ꯃꯥꯗꯤ ꯂꯧꯗꯦ ꯃꯈꯣꯏ ꯀꯝꯄꯅꯤꯁꯨ ꯌꯥꯝꯅ ꯆꯥꯎꯅꯁꯨ ꯍꯥꯡꯗꯦ ꯗꯨꯀꯥꯟ ꯗꯨꯀꯥꯟꯗꯒꯤ ꯃꯣꯏꯅ ꯊꯥꯔꯛꯄ ꯄꯣꯠꯅꯤ ꯃꯈꯣꯏ ꯑꯩꯅ ꯍꯧꯖꯤꯛ ꯁꯤꯖꯤꯟꯅꯈ꯭ꯔꯤꯕ ꯐ꯭ꯂꯤꯞꯀꯥꯔꯠ ꯑꯥꯃꯥꯖꯣꯟ ꯑꯗꯨꯒ ꯃꯤꯁꯣ ꯒ꯭ꯂꯣꯔꯣꯠ ꯍꯥꯏꯔꯤꯕꯁꯤ ꯃꯣꯏ ꯃꯔꯤ ꯃꯉꯥꯁꯤ ꯑꯩꯅ ꯌꯦꯡꯕ ꯃꯇꯝꯗꯗꯤ ꯈ꯭ꯋꯥꯏꯗꯒꯤ ꯐꯕꯗꯤ ꯍꯧꯖꯤꯛ ꯍꯥꯏꯔꯤꯕ ꯒ꯭ꯂꯣꯔꯣꯠꯁꯤꯅ ꯐꯩ